ꯑꯩꯅ ꯃꯥꯡꯖꯧꯅꯅ ꯒꯥꯔꯤ ꯑꯃ ꯕꯨꯛ ꯇꯧꯖꯈꯤꯕꯅꯤ ꯐꯦꯃꯤꯂꯤ ꯇ꯭ꯔꯤꯞ ꯑꯃꯒꯤ ꯇ꯭ꯔꯤꯞ ꯑꯗꯣ ꯀꯦꯟꯁꯦꯜ ꯇꯧꯕ ꯇꯥꯔꯦ ꯃꯔꯝ ꯑꯗꯨꯗꯤ ꯑꯉꯥꯡ ꯄꯔꯤꯈ꯭ꯌꯥ ꯂꯦꯞꯁꯜꯂꯛꯄꯅ ꯆꯠꯄ ꯑꯗꯣ ꯐꯔꯛ ꯇꯥꯔꯦ ꯑꯗꯨꯅ ꯊꯤꯈꯤꯕ ꯄꯩꯁꯥ ꯑꯗꯣ ꯑꯩꯒꯤ ꯕꯦꯡ ꯑꯦꯀꯥꯎꯟꯗ ꯌꯥꯔꯒꯗꯤ ꯍꯟꯗꯣꯛꯄꯤꯔꯛꯎ ꯀꯔꯤꯒꯨꯝꯕ ꯌꯥꯔꯒꯗꯤ ꯌꯥꯝꯅ ꯅꯨꯡꯉꯥꯏꯖꯒꯅꯤ